ꯖꯒꯣꯏꯒꯤ ꯔꯤꯜꯁ ꯑꯃꯁꯨꯡ ꯁ꯭ꯣꯔꯠ ꯕꯤꯗꯤꯑꯣꯁꯦ ꯑꯩ ꯁꯣꯁꯦꯜ ꯃꯦꯗꯤꯌꯥꯗ ꯌꯦꯡꯖꯩ ꯑꯩꯅ ꯌꯥꯝꯅ ꯄꯥꯝꯖꯕ ꯖꯒꯣꯏ ꯁꯥꯕ ꯃꯤ ꯈꯔ ꯍꯥꯏꯔꯒꯗꯤ ꯍꯤꯖꯝ ꯕꯂꯥ ꯄꯦꯅꯨꯕꯤ ꯌꯦꯡꯈꯣꯝ ꯑꯗꯨꯒ ꯁꯣꯃꯥ ꯂꯥꯏꯁ꯭ꯔꯝꯅꯤ